ꯇꯨꯔꯤꯁ ꯒꯥꯏꯠ ꯑꯣꯏꯕꯤꯔꯕ꯭ꯔꯥ ꯁꯤꯁꯦ ꯑꯣꯍ ꯑꯩꯁꯦ ꯅꯧꯅ ꯃꯐꯝꯁꯤꯗ ꯂꯥꯛꯄꯅꯦꯕ ꯑꯗꯨꯅ ꯃꯔꯝ ꯑꯣꯏꯔꯀꯥꯟꯗ ꯑꯩꯁꯦ ꯌꯨꯝꯗ ꯄꯨꯈꯤꯅꯕ ꯁꯣꯕꯤꯅꯤꯌꯔ ꯈꯔ ꯂꯩꯖꯕ ꯄꯥꯝꯖꯕ ꯑꯧꯅ ꯃꯐꯝ ꯁ꯭ꯋꯥꯏ ꯃꯄꯥꯗ ꯂꯩꯕ ꯑꯩꯈꯣꯏꯒꯤ ꯁꯣꯕꯤꯅꯤꯌꯔ ꯁꯣꯞ ꯈꯪꯕꯤꯒꯗ꯭ꯔꯥ ꯈ꯭ꯔ ꯇꯥꯛꯄꯤꯒꯗ꯭ꯔꯥ ꯑꯩꯅ ꯍꯧꯖꯤꯛ ꯂꯩꯔꯤꯁꯦ ꯀ꯭ꯂꯥꯁꯤꯛ ꯍꯣꯇꯦꯜ ꯍꯣꯇꯦꯜ ꯑꯣ ꯑꯩꯗꯤ ꯑꯗꯣ ꯑꯣ ꯑꯣ ꯑꯣ ꯑꯣ ꯑꯥ ꯑꯩꯁꯦ ꯅꯨꯃꯤꯠ ꯅꯤꯅꯤ ꯍꯨꯝꯅꯤꯗꯪ ꯁꯨꯗ ꯉꯥꯏꯔꯤꯌꯦꯕ ꯑꯗꯨꯅ ꯃꯔꯥꯝ ꯑꯣꯏꯔꯀꯥꯟꯗ ꯑꯇꯣꯞ ꯑꯇꯣꯞꯄ ꯏꯃꯥ ꯃꯥꯔꯀꯦꯠꯀꯤꯗꯨꯗꯤ ꯑꯩ ꯈꯪꯖꯔꯦ ꯑꯗꯨ ꯅꯠꯇꯕ ꯑꯇꯣꯞꯄ ꯀꯔꯝ ꯀꯔꯝꯕ ꯃꯐꯝꯗꯤ ꯂꯩꯖꯕꯒꯦ ꯑꯩꯈꯣꯏꯒꯤ ꯁꯣꯕꯤꯅ꯭ꯌꯥꯔ ꯁꯣꯞ ꯑꯣꯀꯦ ꯑꯣꯀꯦ ꯑꯩꯅ ꯄꯥꯝꯕꯁꯤꯗꯤ ꯁꯨꯝ ꯃꯅꯤꯄꯨꯔꯈꯛꯇꯗ ꯐꯪꯕ ꯑꯗꯨꯀꯥꯟꯗ ꯃꯅꯤꯄꯨꯔ ꯃꯅꯤꯄꯨꯔ ꯅꯤꯡꯖꯤꯡꯕꯤꯒꯗꯕ ꯄꯣꯠꯂꯝꯁꯤꯡ ꯑꯣꯏꯅ ꯄꯥꯝꯖꯕ ꯍꯥꯏꯇꯥꯔꯦ ꯃꯅꯤꯄꯨꯔ ꯅꯤꯡꯖꯤꯡꯒꯗꯕ ꯃꯅꯤꯄꯨꯔꯗꯇ ꯐꯪꯕ ꯑꯇꯣꯞꯄ ꯃꯐꯝꯗ ꯐꯪꯗꯕ ꯄꯣꯠꯂꯝꯁꯤꯡꯅ ꯍꯦꯟꯅ ꯃꯔꯨꯑꯣꯏꯅ ꯑꯩ ꯑꯗꯨꯗ ꯄꯥꯝꯖꯩ ꯑꯗꯨꯗꯨꯅ ꯑꯗꯨꯒꯨꯝꯕ ꯐꯪꯕ ꯃꯐꯝꯗꯣ ꯑꯗꯨ ꯑꯣꯏꯅ ꯍꯥꯏꯕꯤꯅꯕ ꯍꯥꯏꯖꯔꯤ

ꯑꯣ ꯑꯣ ꯑꯣ

ꯎꯝ ꯍꯥꯏꯕꯤꯌꯨ ꯑꯣ ꯑꯣ ꯑꯣ ꯁꯣꯝꯕꯨ ꯍꯟꯅ ꯍꯟꯅ ꯊꯥꯒꯠꯆꯔꯤ ꯍꯥꯏꯕꯤꯕꯒꯤꯗꯃꯛꯇ ꯎꯝ ꯊꯝꯖꯔꯦ ꯊꯝꯖꯔꯦ